ꯊꯧꯕꯥꯜ ꯗꯤꯁꯇ꯭ꯔꯤꯛꯇ ꯈꯨꯟꯗꯥꯃꯤꯟꯅꯔꯤꯕ ꯒ꯭ꯔꯨꯞꯁꯤꯡ ꯍꯥꯏꯔꯒꯗꯤ ꯑꯩꯈꯣꯏꯒꯤ ꯂꯩꯔꯤꯕ ꯃꯩꯇꯩ ꯃꯩꯇꯩ ꯄꯥꯡꯒꯜ ꯑꯗꯒꯤ ꯇꯥꯡꯈꯨꯜ ꯑꯗꯒꯤ ꯄꯥꯏꯇꯦ ꯑꯥꯏꯃꯣꯜꯁꯤꯡ ꯄꯨꯟꯅ ꯈꯨꯟꯗꯥꯃꯤꯟꯅꯔꯤ ꯑꯗꯨꯗꯒꯤ ꯑꯗꯨꯒ ꯑꯩꯈꯣꯏꯒꯤ ꯑꯦꯔꯤꯌꯥꯁꯤꯗ ꯂꯣꯏꯅ ꯕꯖꯥꯔꯗ ꯄꯨꯟꯅ ꯂꯥꯛꯃꯤꯟꯅꯗꯨꯅ ꯄꯨꯟꯅ ꯏꯟꯖꯥꯡ ꯃꯩꯁꯥꯡ ꯂꯩꯃꯤꯟꯅꯕ ꯂꯣꯏꯅ ꯄꯨꯟꯅ ꯇꯧꯃꯤꯟꯅꯩ ꯑꯗꯨꯒ ꯂꯣꯟꯗꯤ ꯑꯃꯒ ꯑꯃꯒ ꯑꯝꯇ ꯃꯥꯟꯅꯗꯦ